ꯍꯂꯣ ꯑꯣ ꯁꯤ ꯀꯣꯜꯂꯤꯛ ꯌꯣꯟꯕ ꯗꯨꯀꯥꯟꯗꯨ ꯅꯠꯇ꯭ꯔꯣ ꯑꯣ ꯀꯣꯔꯐꯨꯒꯨꯝꯕ ꯂꯥꯏ ꯈꯨꯗꯦꯡꯒꯨꯝꯕ ꯂꯩꯕ꯭ꯔꯣ ꯈꯤꯇ ꯂꯧꯒꯦ ꯃꯃꯟ ꯀꯌꯥ ꯂꯩꯒꯦ ꯑꯆꯧꯕ ꯄꯥꯝꯕ ꯑꯣ ꯑꯐꯕꯗꯨꯗ ꯈꯤꯇ ꯂꯧꯖꯒꯦ ꯂꯥꯏ ꯈꯨꯗꯦꯡꯗꯨꯒ ꯑꯣ ꯂꯥꯏ ꯈꯨꯗꯦꯡꯗꯨꯁꯨ ꯑꯆꯧꯕꯗ ꯂꯧꯒꯦ ꯀꯣꯔꯐꯨꯗꯨꯁꯨ ꯑꯐꯕ ꯑꯆꯧꯕꯗꯨꯗ ꯑꯣꯏꯅ ꯂꯧꯒꯦ ꯀꯩꯝꯇ ꯌꯦꯛꯇ꯭ꯔꯁꯨ ꯌꯥꯏꯌꯦ ꯑꯆꯧꯕꯗꯨꯗ ꯑꯗꯨꯝ ꯃꯁꯤꯡ ꯈꯔ ꯌꯥꯝꯅ ꯑꯗꯨꯝ ꯂꯧꯖꯒꯦ ꯑꯊꯥꯕꯗ ꯈꯔ ꯐꯕꯗꯨꯗ ꯑꯥ ꯑꯗꯨꯝ ꯀꯩꯅꯣꯁꯦ ꯄꯩꯁꯥꯁꯦ ꯑꯩꯈꯣꯏꯅ ꯀꯥꯞꯄꯛꯑꯀꯥꯟꯗ ꯄꯣꯠꯇꯣ ꯑꯗꯨꯝ ꯊꯤꯟꯕꯤꯔꯛꯄ ꯌꯥꯒꯗ꯭ꯔꯣ ꯑꯣ ꯑꯍꯩꯕꯗꯨꯗ ꯎꯝ ꯑꯁ ꯄꯣꯠꯁꯤ ꯂꯥꯛꯑꯒ ꯈꯟꯕꯅ ꯐꯗꯧ ꯃꯥꯜꯂꯦ

ꯑꯣ ꯑꯩꯁꯦ ꯅꯣꯡꯃ ꯇꯟꯖꯥ ꯑꯃ ꯌꯦꯡꯉꯒ ꯑꯗꯨꯝ ꯍꯥꯏꯔꯛꯑꯒꯦ ꯂꯩꯕꯝꯗꯣ ꯈꯪꯗ꯭ꯔꯤꯅꯦ ꯑꯣ ꯑꯥ ꯎꯝ

ꯑꯣ ꯑꯣ ꯑꯣ ꯑꯣ ꯑꯗꯨꯗꯤ ꯄꯣꯠ ꯆꯩ ꯆꯥꯎꯕ ꯄꯤꯛꯄ ꯑꯗꯒꯤ ꯊꯥꯕ ꯄꯥꯕꯗꯣ ꯍꯣꯏ ꯌꯦꯡꯕꯅ ꯈꯨꯗꯣꯡꯆꯥꯕꯗꯨ ꯐꯪꯉꯅꯤꯕ ꯃꯃꯟ ꯉꯥꯡꯅꯕꯗꯨꯁꯨ ꯄꯣꯠꯇꯣ ꯌꯦꯡꯉ ꯉꯥꯡꯅꯕꯅ ꯐꯔꯅꯦꯕ ꯑꯥ ꯑꯥ ꯑꯣ ꯗꯨꯀꯥꯟꯁꯤ ꯄꯨꯡ ꯀꯌꯥꯗꯒꯤ ꯍꯥꯡꯒꯦ ꯑꯣ ꯑꯣ ꯌꯥꯝ ꯁꯥꯡ ꯍꯥꯡꯉꯦ ꯑꯣ ꯂꯥꯛꯑꯀꯥꯟꯗ ꯄꯣꯠ ꯆꯩꯗꯨ ꯌꯦꯡꯕꯅ ꯐꯗꯧ ꯃꯥꯜꯂꯦ ꯑꯪ ꯊꯤꯜꯂꯛꯄꯗꯨꯁꯨ ꯐꯔꯛ ꯇꯥꯔꯅꯤ ꯄꯩꯁꯥ ꯃꯃꯟꯗꯣ ꯇꯥꯊꯣꯛ ꯇꯥꯁꯤꯟ ꯉꯥꯡꯅꯕꯁꯨ ꯅꯨꯡꯉꯥꯏꯇ꯭ꯔꯦ ꯊꯝꯃꯒꯦꯀꯣ